ꯃꯇꯝꯗꯣ ꯑꯩꯅ ꯃꯅꯤꯄꯨꯔ ꯌꯨꯅꯤꯚꯔꯁꯤꯇꯤꯗ ꯃꯥꯁꯇꯔ ꯇꯧꯔꯤꯉꯩꯒꯤ ꯃꯇꯝꯅꯤ ꯑꯗꯨꯒꯤ ꯃꯇꯝꯗꯨꯗ ꯃꯅꯤꯄꯨꯔ ꯌꯨꯅꯤꯚꯔꯁꯤꯇꯤ ꯋꯤꯛꯑꯅ ꯁꯣꯁꯦꯜ ꯀꯜꯆꯔꯦꯜ ꯏꯁꯄꯣꯔꯠꯁ ꯃꯤꯠ ꯑꯩꯈꯣꯏ ꯀꯜꯆꯔꯦꯜ ꯑꯦꯛꯖꯤꯕꯤꯁꯟ ꯑꯗꯒꯤ ꯏꯁꯄꯣꯔꯠ ꯀꯝꯄꯤꯇꯤꯁꯟ ꯑꯗꯒꯤꯗꯤ ꯂꯤꯇꯔꯦꯂꯤ ꯏꯚꯦꯟꯁ ꯃꯌꯥꯝꯗꯣ ꯀꯝꯄꯤꯇꯤꯁꯟ ꯇꯧꯕꯗꯨꯗ ꯑꯩꯈꯣꯏꯒꯤ ꯗꯦꯂꯤꯀꯦꯠꯁ ꯑꯣꯏꯅ ꯗꯦꯜꯂꯤꯗꯒꯤ ꯑꯩꯈꯣꯏꯒꯤ ꯀꯜꯆꯔꯦꯜ ꯃꯤꯠꯁꯤꯡꯁꯤꯕꯨ ꯌꯦꯡꯅꯕꯒꯤꯗꯃꯛꯇ ꯃꯣꯏ ꯃꯤ ꯈꯔ ꯂꯥꯛꯈꯤ ꯃꯇꯝꯗꯨꯗ ꯑꯩꯈꯣꯏꯅ ꯑꯩꯈꯣꯏꯒꯤ ꯋꯥꯟ ꯑꯦꯟ ꯄ꯭ꯂꯦ ꯃꯌꯥꯝꯃ ꯎꯠꯈꯤ ꯗꯤꯄꯥꯔꯠꯃꯦꯟ ꯃꯌꯥꯝꯁꯤꯡꯅ ꯁꯤꯟꯕꯤꯗꯅ ꯄꯨꯊꯣꯛꯇꯅ ꯑꯗ ꯋꯥꯟ ꯑꯦꯟ ꯄ꯭ꯂꯦꯁꯤꯡꯗꯨꯗ ꯁꯥꯟꯅꯔꯤꯕ ꯄ꯭ꯂꯦꯁꯤꯡꯗꯨꯗꯤ ꯃꯅꯤꯄꯨꯔꯤ ꯂꯣꯜꯗ ꯂꯣꯏꯅ ꯁꯥꯟꯅꯕꯅꯤꯅ ꯃꯈꯣꯏꯗꯣ ꯗꯦꯜꯂꯤꯒꯤ ꯗꯦꯂꯤꯀꯦꯠꯁꯤꯡꯗꯨꯗꯤ ꯃꯅꯤꯄꯨꯔ ꯂꯣꯜꯗꯣ ꯈꯪꯗꯕꯅꯤꯅ ꯑꯗꯨꯗ ꯑꯩꯁꯨ ꯈꯔ ꯑꯩꯈꯣꯏꯒꯤ ꯍꯥꯏꯔꯤꯕ ꯂꯣꯜꯁꯤꯡꯗꯣ ꯍꯟꯗꯣꯛꯅ ꯑꯩꯉꯣꯟꯗ ꯑꯦꯁꯥꯏꯟꯃꯦꯟ ꯑꯃꯈꯛ ꯍꯥꯏꯕꯗꯤ ꯊꯕꯛꯇꯣ ꯑꯩꯉꯣꯟꯗ ꯑꯦꯁꯥꯏꯟ ꯑꯩꯉꯣꯟꯗ ꯇꯧꯕꯤ ꯑꯗ ꯑꯩꯅ ꯃꯇꯝꯗꯨꯒꯤ ꯑꯩꯈꯣꯏꯒꯤ ꯑꯩꯈꯣꯏꯒꯤ ꯀꯜꯆꯔꯦꯜ ꯁꯦꯀ꯭ꯔꯦꯇ꯭ꯔꯤꯗꯨꯅ ꯀꯜꯆꯔꯦꯜ ꯁꯦꯀ꯭ꯔꯦꯇꯔꯤꯗꯨꯅ ꯑꯩꯈꯣꯏ ꯑꯩꯉꯣꯟꯗ ꯊꯕꯛꯇꯣ ꯄꯤꯕꯤꯕꯅꯤ ꯑꯗ ꯍꯣꯏ ꯑꯩꯁꯨ ꯇꯧꯔꯒꯦꯅ ꯑꯩꯅ ꯍꯟꯗꯣꯛꯄꯗꯣ ꯑꯣꯏꯔꯦ ꯑꯗ ꯃꯣꯏꯗ ꯌꯥꯝ ꯃꯃꯨꯠꯇꯥꯅ ꯌꯥꯝ ꯃꯃꯨꯠꯇꯥꯅ ꯑꯩꯅ ꯏꯪꯂꯤꯁꯇ ꯍꯤꯟꯗꯤꯗ ꯌꯥꯟꯅ ꯌꯥꯟꯅꯔꯒ ꯑꯩꯅ ꯍꯟꯗꯣꯛꯄꯤꯕꯅꯦ ꯗꯔꯃꯥ ꯋꯥꯟ ꯑꯦꯟ ꯄ꯭ꯂꯦꯁꯤꯡꯗꯣ ꯑꯃꯃꯝꯇ ꯑꯣꯏꯅ ꯑꯗ ꯃꯣꯏꯁꯨ ꯑꯩꯅ ꯃꯃꯨꯠꯇꯥꯅ ꯍꯟꯗꯣꯛꯄꯤꯕꯗ ꯃꯣꯏꯁꯨ ꯌꯥꯝ ꯐꯖꯅ ꯍꯔꯥꯎꯅ ꯑꯩꯉꯣꯟꯗ ꯑꯦꯄ꯭ꯔꯤꯁꯦꯠ ꯇꯧꯕꯤꯔꯝꯃꯤ ꯑꯗ ꯃꯣꯏꯗ ꯃꯣꯏꯅ ꯕꯣꯗꯤ ꯂꯦꯡꯒꯣꯏꯖ ꯈꯛ ꯌꯦꯡꯕꯗꯨꯗ ꯅꯨꯡꯉꯥꯏꯇꯕꯗꯣ ꯑꯩꯅ ꯁꯤ ꯍꯥꯏꯔꯤꯅꯤ ꯃꯥꯅ ꯍꯥꯏꯔꯤꯕ ꯋꯥꯍꯩꯁꯤꯅ ꯁꯤꯅꯤ ꯑꯗ ꯃꯥꯅ ꯇꯧꯔꯤꯁꯤꯅ ꯁꯤꯅꯤ ꯍꯥꯏꯕꯗꯣ ꯑꯩꯅ ꯃꯈꯣꯏꯗ ꯃꯨꯟꯅ ꯃꯃꯨꯠꯇꯥꯅ ꯑꯩ ꯇꯥꯛꯄꯤꯈꯤ ꯑꯗ ꯃꯣꯏꯅ ꯌꯥꯝꯅ ꯅꯨꯡꯉꯥꯏꯅ ꯌꯦꯡꯈꯤꯕꯁꯦ ꯑꯩꯈꯣꯏꯒꯤ ꯀꯩꯅꯣꯗꯣ ꯐꯣꯛ ꯇꯦꯜ ꯑꯃ ꯑꯩꯈꯣꯏꯒꯤ ꯍꯧꯗꯣꯡ ꯂꯝꯕꯣꯏꯕ ꯄꯦꯕꯦꯠꯀꯤ ꯋꯥꯔꯤꯁꯦ ꯑꯗꯨ ꯄ꯭ꯂꯦ ꯑꯣꯏꯅ ꯁꯥꯟꯅꯔꯛꯄꯗ ꯑꯩꯅ ꯃꯃꯨꯠꯇꯥꯅ ꯃꯣꯏꯗ ꯋꯥꯔꯤꯁꯦ ꯂꯤꯔꯒ ꯑꯗꯨꯒꯤ ꯅꯨꯡꯒꯤ ꯑꯣꯏꯕ ꯋꯥꯔꯣꯜꯅ ꯀꯩꯅꯣꯅ ꯑꯩꯅ ꯑꯩꯈꯣꯏꯒꯤ ꯐꯣꯛ ꯇꯦꯜꯗꯨꯕꯨꯁꯨ ꯃꯣꯏꯅ ꯈꯪꯈ꯭ꯔꯦ ꯈꯪꯕꯤꯈ꯭ꯔꯦ ꯑꯗꯨꯒ ꯃꯣꯏꯅ ꯑꯁꯤꯒꯤ ꯋꯥꯔꯤꯁꯤꯗꯤ ꯌꯥꯝꯅ ꯑꯥꯔꯊ ꯆꯦꯟꯕꯅꯤꯅꯦ ꯍꯥꯏꯕꯤꯔꯝꯃꯤ ꯑꯗꯨꯃꯥꯏꯅ ꯇꯧꯔꯒ ꯗ꯭ꯔꯃꯥ ꯅꯤꯄꯥꯜꯗꯣ ꯗ꯭ꯔꯃꯥ ꯅꯤꯄꯥꯜꯗꯣ ꯑꯩꯅ ꯋꯥꯟ ꯑꯦꯟ ꯄ꯭ꯂꯦ ꯅꯤꯄꯥꯜꯗꯣ ꯇ꯭ꯔꯥꯟꯁꯂꯦꯠ ꯇꯧꯕꯤꯈꯤ ꯃꯣꯏꯒꯤ ꯃꯔꯣꯜꯗ ꯍꯦꯛ ꯍꯦꯛ ꯑꯗꯨꯃꯥꯏꯅ ꯍꯤꯟꯗꯤꯗ ꯑꯗꯒꯤ ꯏꯪꯂꯤꯁ ꯑꯣꯏꯅ ꯌꯥꯜꯂꯒ ꯑꯩꯅ ꯂꯣꯜ ꯌꯥꯜꯂꯒ ꯑꯗꯨꯃꯥꯏꯅ ꯑꯩꯅ ꯃꯣꯏꯗ ꯇ꯭ꯔꯥꯟꯁꯂꯦꯠ ꯇꯧꯔꯒ ꯃꯣꯏ ꯈꯪꯍꯟꯕꯤꯈꯤ ꯑꯗꯨꯒ ꯃꯇꯝ ꯈꯔ ꯂꯩꯔꯒ ꯑꯩꯁꯦ ꯏꯃꯥꯟꯅꯕ ꯑꯃꯒꯤ ꯃꯃꯥꯁꯦ ꯅꯥꯔꯦꯅ ꯗꯦꯜꯂꯤꯗ ꯆꯠꯃꯤꯟꯅꯁꯦꯅ ꯆꯠꯂꯦ ꯑꯥꯗ ꯏꯃꯥꯟꯅꯕꯒꯤ ꯃꯃꯥꯗꯨꯗꯤ ꯂꯥꯏꯔꯤꯛꯁꯨ ꯇꯝꯖꯗꯕ ꯊꯥꯏꯅꯒꯤ ꯂꯥꯏꯔꯤꯛꯁꯨ ꯍꯩꯖꯔꯛꯇꯕ ꯑꯣꯏꯕꯅꯤꯅ ꯍꯤꯟꯗꯤ ꯉꯥꯡꯉꯛꯄ ꯏꯪꯂꯤꯁ ꯉꯥꯡꯉꯛꯄꯗꯗꯤ ꯃꯈꯣꯏꯗꯤ ꯀꯔꯤꯁꯨ ꯈꯪꯖꯕ ꯅꯠꯇ꯭ꯔꯦꯗꯣ ꯑꯗ ꯃꯣꯏꯅ ꯗꯣꯛꯇꯔꯁꯤꯡꯗꯨꯅ ꯉꯥꯡꯉꯛꯄꯗꯣ ꯀꯔꯤꯅꯣ ꯀꯩꯅꯣ ꯀꯃꯥꯏꯅ ꯇꯧꯔꯤꯅꯣ ꯑꯗꯒꯤ ꯗ꯭ꯔꯥꯏꯚꯔꯁꯤꯡꯅ ꯉꯥꯡꯉꯤꯗꯨꯅ ꯀꯔꯤꯅꯣ ꯀꯔꯤꯝꯇ ꯈꯪꯗꯕꯅꯤꯅ ꯑꯗꯨꯝ ꯑꯩꯅ ꯍꯥꯏꯔ ꯍꯥꯏꯔꯒ ꯑꯩꯅ ꯇ꯭ꯔꯥꯟꯁꯂꯦꯠ ꯇꯧꯕꯤꯈꯤ ꯏꯃꯥ ꯃꯥꯅ ꯍꯥꯏꯁꯤꯗꯤ ꯁꯤꯅꯤ ꯃꯥꯅ ꯍꯥꯏꯔꯤꯁꯤ ꯁꯤꯅꯤ ꯍꯥꯏꯕꯗꯣ ꯍꯥꯏꯔ ꯍꯥꯏꯔꯒ ꯑꯗꯨꯃꯥꯏꯅ ꯇꯧꯔꯒ ꯑꯩꯅ ꯑꯅꯥꯕꯗꯨꯁꯨ ꯂꯥꯏꯌꯦꯡꯈꯤ ꯑꯗꯨꯒ ꯏꯃꯥꯗꯨꯁꯨ ꯀꯣꯏꯕꯁꯨ ꯄꯨꯕꯤꯈꯤ ꯄꯥꯛ ꯑꯃꯗ ꯑꯗꯨ ꯆꯪꯕꯗꯁꯨ ꯏꯁ ꯃꯥꯗꯤ ꯈꯪꯖꯗꯗꯅ ꯁꯨꯝ ꯈꯪꯖꯄꯣꯠ ꯅꯠꯇꯦ ꯇꯧꯔꯤꯗꯣ ꯑꯗ ꯑꯩꯅ ꯁꯤ ꯍꯥꯏꯔꯤꯅꯤ ꯁꯤ ꯇꯧꯔꯤꯅꯤ ꯃꯥꯅ ꯍꯥꯏꯔꯤꯁꯤꯅ ꯁꯤꯅꯤ ꯃꯥꯅ ꯍꯤꯟꯗꯤꯗ ꯍꯥꯏꯔꯛꯏꯁꯤ ꯁꯤꯅꯤ ꯑꯗꯒꯤꯗꯤ ꯃꯥꯅ ꯍꯥꯏꯔꯛꯏꯕ ꯏꯪꯂꯤꯁ ꯏꯁꯇꯥꯏꯜꯁꯤꯅ ꯏꯪꯂꯤꯁꯇ ꯊꯥꯔꯤꯕ ꯃꯌꯦꯛ ꯑꯁꯤꯅ ꯑꯁꯤꯅꯤ ꯁꯤ ꯍꯥꯏꯔꯛꯏꯅꯤ ꯃꯅꯤꯄꯨꯔꯤꯗ ꯍꯜꯂꯒ ꯑꯥꯗ ꯏꯃꯥꯗꯨꯁꯨ ꯂꯥꯏꯌꯦꯡꯕ ꯄꯨꯕꯤꯈꯤ ꯑꯗꯨꯒ ꯂꯥꯏꯌꯦꯡꯕꯗꯣ ꯃꯁꯥ ꯈꯔ ꯀꯟꯈꯠꯂꯛꯑꯀꯥꯟꯗ ꯀꯣꯏꯕ ꯑꯃꯨꯛꯁꯨ ꯑꯩꯅ ꯄꯨꯔꯒ ꯑꯗꯨꯃꯥꯏꯅ ꯇꯧꯔꯒ ꯍꯜꯂꯛꯈꯤ ꯊꯧꯗꯣꯛ ꯑꯅꯤꯁꯦ ꯑꯩꯉꯣꯟꯗ ꯊꯣꯛꯈꯤꯕꯅꯤ